ꯍꯜꯂꯣ ꯑꯣꯖꯥ ꯇꯥꯕꯤꯔꯕ꯭ꯔ ꯑꯧ ꯍꯧꯖꯤꯛꯁꯤꯕꯨ ꯊꯧꯕꯥꯜ ꯁꯤꯅꯦꯃꯥ ꯍꯣꯜꯗ ꯁꯤꯅꯦꯃꯥ ꯌꯦꯡꯕꯒꯤ ꯍꯥꯏꯔꯤꯁꯤꯕꯨ ꯀꯔꯤ ꯀꯔꯤ ꯐꯤꯂꯝꯒ ꯃꯣꯏ ꯇꯧꯔꯤ ꯍꯥꯏ ꯇꯥꯕꯤꯕ꯭ꯔꯣ ꯑꯪ ꯑꯗꯣ ꯉꯥꯏꯍꯥꯛ ꯉꯥꯏꯊꯔꯒ ꯂꯝꯕꯤꯁꯨ ꯐꯔꯕꯅꯤ ꯑꯗꯨ ꯉꯥꯏꯍꯥꯛ ꯍꯥꯏꯊꯔꯒ ꯂꯣꯏꯔꯒ ꯑꯥ ꯑꯗꯣ ꯀꯩꯗꯧꯉꯩ ꯆꯠꯁꯤꯒꯦ ꯑꯥ ꯍꯜꯂꯣ ꯀꯝꯗꯧꯕ ꯉꯁꯤ ꯉꯁꯤ ꯆꯠꯄꯩ ꯋꯥꯐꯝꯂꯣ ꯄꯨꯡ ꯀꯌꯥꯗ ꯆꯥꯛꯆꯥ ꯇꯣꯛꯄꯒꯗꯤ ꯇꯨꯝꯅꯤꯡꯉꯣꯏꯗ꯭ꯔꯣ

ꯁꯤꯅꯦꯃꯥ ꯍꯣꯜꯗ ꯇꯨꯝꯕꯗꯤ ꯐꯩ ꯂꯝꯕꯤꯗ ꯇꯨꯝꯃꯛꯑꯕꯗꯤ ꯒꯥꯔꯤ ꯊꯧꯔꯤꯉꯩꯗ ꯑ ꯑꯗꯨꯗꯤ ꯈꯔ ꯊꯦꯡꯊꯔꯞ ꯑ ꯑꯥ ꯑꯣ ꯄꯨꯡ ꯑꯍꯨꯝ ꯑꯗꯨꯋꯥꯏꯗ ꯍꯥꯏꯗꯔꯒ ꯅꯨꯡꯗꯥꯡꯋꯥꯏꯔꯝ ꯑꯊꯦꯡꯕꯗ ꯁꯣꯗ ꯌꯦꯡꯉꯁꯦ ꯑꯥ ꯑꯗꯣ ꯀꯅꯥ ꯀꯅꯥ ꯑꯇꯩ ꯀꯅꯥ ꯀꯅꯥ ꯍꯦꯔꯤꯟꯖꯨ ꯍꯥꯏꯐꯦꯠ ꯍꯪꯉ ꯌꯦꯡꯕꯤꯔꯁꯦ ꯃꯤ ꯈꯔ ꯃꯤ ꯈꯔ ꯌꯥꯝ ꯆꯠꯄꯗꯤ ꯐꯩ ꯑꯗꯨꯒ ꯑ ꯑ ꯑ ꯄꯨꯟꯅ ꯆꯠꯄꯅ ꯅꯨꯡꯉꯥꯏꯅꯤꯅꯦ ꯋꯥꯔꯤ ꯋꯥꯇꯥꯏ ꯁꯥꯟꯅꯔꯒ ꯑꯗꯨꯝ ꯄꯨꯟꯅ ꯆꯠꯄꯅ ꯐꯩ ꯒꯥꯔꯤꯗꯣ ꯁꯤꯗ ꯊꯝꯃꯒ ꯄ꯭ꯔꯦꯝꯁꯟꯍꯣꯏꯒꯤꯗ ꯊꯅꯝꯃꯒ ꯍꯦꯛ ꯆꯠꯄꯗꯣ ꯑꯗꯨꯃꯥꯏꯅ ꯇꯧꯔꯁꯦ ꯑꯥ ꯑꯗꯨꯅ ꯈꯔ ꯅꯨꯉꯥꯏꯅꯤ ꯅꯨꯡꯉꯥꯏꯔꯦ ꯑꯗꯨꯃꯥꯏ ꯇꯧꯔꯦ ꯑꯗꯣ ꯐꯅꯤ ꯐꯅꯤ ꯒꯥꯔꯤ ꯊꯧꯕ ꯃꯤꯗꯤ ꯋꯥꯔꯤ ꯁꯥꯕ ꯌꯥꯎꯍꯟꯗꯕ ꯇꯥꯔꯦꯗꯅ ꯑꯗꯨ ꯑꯣꯏꯔꯒ ꯍꯣꯏ ꯐꯅꯤ ꯐꯅꯤ ꯐꯅꯤ ꯑꯥ ꯑꯗꯨꯗꯤ ꯂꯣꯏꯁꯤꯟꯕ ꯌꯥꯕꯤꯔꯕ꯭ꯔ ꯍꯥ ꯍꯜꯂꯣ ꯑꯥ ꯃꯣꯏ ꯀꯩꯅꯣꯒꯤ ꯀꯩꯅꯣꯗꯣ ꯑꯩꯈꯣꯏꯒꯤ ꯍꯦꯂꯦꯝꯒꯤ ꯒꯥꯔꯤ ꯀꯥꯔꯗꯣ ꯅꯨꯃꯤꯠꯇꯨ ꯁꯪꯒꯗ꯭ꯔ ꯍꯣꯔꯦꯟꯁꯨ ꯁꯪꯒꯗ꯭ꯔ ꯎꯝ ꯍꯣꯏ ꯍꯣꯏ ꯑꯥ ꯑꯗꯨ ꯑꯣꯖꯥꯅ ꯀꯟꯐꯥꯝ ꯑꯃꯇ ꯇꯧꯕꯤꯔꯣ ꯌꯨꯝꯁꯨ ꯅꯛꯅꯕꯅꯤꯅ ꯀꯟꯐꯥꯝ ꯇꯧꯕꯤꯔꯣ ꯑꯗꯨꯒ ꯁꯪꯗ꯭ꯔꯒꯁꯨ ꯑꯩ ꯒꯥꯔꯤ ꯍꯣꯏ ꯍꯣꯏ ꯍꯣꯏ ꯑꯗꯣ ꯑꯩ ꯑꯩ ꯃꯥꯏꯗꯨ ꯒꯥꯔꯤ ꯁꯪꯗꯦ ꯍꯥꯏꯔꯒꯅ ꯁꯤꯐꯥꯎꯗꯤ ꯑꯣꯖꯥꯒ ꯂꯥꯛꯃꯤꯟꯅꯔꯒꯁꯨ ꯑꯩ ꯒꯥꯔꯤꯗ ꯗꯨꯝ ꯆꯠꯂꯁꯨ ꯌꯥꯔꯦꯗꯅ ꯑꯥ ꯑꯗꯣ ꯋꯥꯔꯤ ꯁꯥꯕꯗꯤ ꯑꯩ ꯍꯣꯏ ꯍꯣꯏ ꯍꯣꯏ ꯍꯣꯏ ꯑꯗꯨꯒ ꯑꯩ ꯑꯥ ꯀꯥꯔꯟ ꯀꯥꯔꯟꯖꯣꯏꯁꯨ ꯏꯟꯇꯔꯦꯁ ꯂꯩꯒꯗ꯭ꯔ ꯂꯩꯔꯣꯏꯗ꯭ꯔ ꯈꯪꯗꯦ ꯀꯥꯔꯟꯖꯣꯏꯁꯨ ꯃꯥꯗꯤ ꯍꯦꯛꯇ ꯎꯝ ꯑꯗꯨꯝ ꯃꯥꯅ ꯊꯕꯛꯇ ꯄꯪꯐꯗ ꯐꯖꯤꯟꯈꯤꯕ ꯑꯥ ꯑꯗꯨꯒ ꯃꯥꯗꯤ ꯉꯁꯤꯗꯤ ꯑꯩꯅ ꯍꯥꯜꯂꯦ ꯃꯥꯉꯣꯟꯗꯒꯤ

ꯍꯣꯏ ꯍꯣꯏ ꯐꯅꯤ ꯐꯅꯤ ꯐꯅꯤ ꯐꯅꯤ ꯑ ꯊꯦꯡꯀ꯭ꯌꯨ ꯊꯦꯡꯀ꯭ꯌꯨ ꯊꯦꯡꯀ꯭ꯌꯨ ꯊꯦꯡꯀ꯭ꯌꯨ